ꯍꯦꯜꯂꯣ ꯁꯤ ꯃꯣꯏꯔꯥꯡꯒꯤ ꯔꯟꯕꯤꯔ ꯍꯣꯇꯦꯜ ꯑꯣꯏꯕꯤꯔꯕ꯭ꯔꯣ ꯑꯣ ꯑꯩꯒꯤ ꯏꯆꯥ ꯅꯨꯄꯥ ꯑꯃ ꯂꯥꯛꯂꯤꯕ ꯇꯥꯡ ꯇꯔꯥꯁꯤꯗ ꯃꯥꯡꯒꯣꯜ ꯀꯥꯕ ꯍꯥꯏꯖ ꯊꯤꯖꯕ ꯆꯠꯀꯗꯕ ꯑꯗꯨꯒꯤ ꯑꯆꯥꯄꯣꯠ ꯄꯦꯛꯀꯤꯡ ꯆꯍꯨꯝꯒ ꯌꯥꯡꯈꯩꯃꯨꯛꯇꯪ ꯁꯥꯕꯤꯌꯣ ꯑꯗꯣ ꯃꯃꯜꯅ ꯀꯌꯥ ꯄꯣꯀꯦꯠꯇ ꯀꯌꯥ ꯆꯤꯡꯗꯣꯏꯅꯣ ꯑꯗꯣ ꯑꯀꯨꯞꯄ ꯃꯔꯣꯟꯗꯣ ꯑꯩ ꯋꯥꯠꯆꯞꯇ ꯃꯁꯤꯡꯗꯨ ꯏꯔꯒ ꯊꯥꯔꯛꯂꯒꯦ ꯑꯗꯣ ꯄꯩꯁꯥ ꯑꯉꯥꯡ ꯊꯥꯔꯛꯂꯒꯦ ꯑꯗꯣ ꯄꯩꯁꯥꯗꯣ ꯑꯗꯨꯝ ꯄꯦ ꯇꯤ ꯑꯦꯝꯗ ꯀꯥꯄꯛꯑꯒꯦ ꯄꯣꯠ ꯃꯁꯤꯡꯗꯨꯅ ꯋꯥꯠꯆꯞꯇ ꯀꯥꯄꯛꯑꯒꯦ ꯑꯗꯣ ꯑꯩ ꯂꯥꯛꯇ꯭ꯔꯒꯁꯨ ꯐꯣꯟꯗ ꯑꯗꯨꯝ ꯄꯥꯎ ꯐꯥꯎꯅꯔꯁꯦ